ꯂꯥꯏꯔꯕ ꯃꯤꯑꯣꯏꯁꯤꯡ ꯑꯁꯤ ꯀꯣ ꯑꯐꯕ ꯑꯅꯥ ꯂꯥꯏꯌꯦꯡ ꯑꯃ ꯐꯪꯅꯕ ꯍꯣꯠꯅꯕꯗ ꯈꯤꯇꯪ ꯑꯋꯥꯕ ꯃꯥꯏꯌꯣꯛꯅꯩ ꯍꯥꯏꯅ ꯈꯟꯖꯩ ꯑꯩꯒꯤ ꯑꯣꯏꯕ ꯃꯣꯠꯇ ꯂꯥꯏꯔꯕ ꯑꯃꯅ ꯈꯨꯡꯒꯪꯗꯒꯤ ꯀꯣ ꯂꯥꯏꯔꯕ ꯃꯤꯑꯣꯏ ꯑꯃꯅ ꯈꯨꯡꯒꯪꯗꯒꯤ ꯖꯦꯅꯤꯝꯁꯀꯨꯝꯕ ꯔꯤꯝꯁꯀꯨꯝꯕ ꯂꯥꯛꯅꯕ ꯍꯣꯠꯅꯕꯗ ꯀꯔꯥꯏ ꯀꯔꯥꯏ ꯈꯨꯗꯣꯡ ꯆꯥꯗꯕ ꯃꯌꯥꯝ ꯃꯥꯏꯌꯣꯛꯅꯩ ꯈꯨꯗꯝ ꯑꯣꯏꯅ ꯍꯥꯏꯔꯕꯗ ꯂꯝꯕꯤꯗ ꯂꯝꯕꯤꯗ ꯂꯝꯕꯤꯒꯤ ꯈꯨꯗꯣꯡ ꯆꯥꯗꯕ ꯑꯅꯥꯕꯁꯦ ꯁꯤꯔꯤꯌꯦꯁ ꯑꯣꯏꯅ ꯂꯝꯕꯤꯗ ꯄꯨꯈꯠꯂꯛꯄ ꯃꯇꯝꯗ ꯂꯝꯕꯤꯗ ꯅꯥꯇꯩ ꯆꯥꯗꯗꯅ ꯒꯥꯔꯤ ꯌꯥꯡꯅ ꯊꯧꯕ ꯌꯥꯗꯗꯅꯀꯣ ꯑꯅꯥꯕꯗꯣ ꯂꯝꯕꯤ ꯂꯝꯈꯥꯡꯗ ꯑꯗꯨꯝ ꯂꯩꯈꯤꯗꯕꯁꯨ ꯑꯗꯨꯝ ꯊꯦꯡꯅꯖꯩ ꯑꯗꯨ ꯂꯥꯏꯔꯕꯁꯦ ꯑꯅꯝꯕꯅ ꯀꯣ ꯔꯤꯝꯁꯀꯨꯝꯕ ꯖꯦꯅꯤꯝꯁꯀꯨꯝꯕ ꯔꯤꯝꯁꯀꯨꯝꯕꯗ ꯄꯨꯈꯠꯄ ꯃꯇꯝꯗ ꯈꯨꯗꯣꯡ ꯈꯤꯇꯪ ꯆꯥꯖꯗꯦ ꯑꯗꯨꯕꯨ ꯌꯥꯝ ꯋꯥꯅ ꯄꯨꯈꯠꯄ ꯑꯣꯏꯔꯒꯁꯨ ꯀꯣ ꯍꯣꯁꯄꯤꯇꯥꯜ ꯌꯧꯕ ꯃꯇꯝꯗ ꯁꯪꯒ ꯄꯪꯒꯒꯤꯁꯨ ꯍꯣꯏ ꯈꯤꯇꯪ ꯃꯈꯥ ꯄꯣꯜꯂꯤ ꯑꯗꯨ ꯗꯣꯛꯇꯔꯒꯤꯗꯤ ꯃꯁꯥ ꯃꯁꯥꯒꯤ ꯃꯊꯧꯕꯨꯗꯤ ꯇꯧꯖꯔꯩ ꯑꯗꯨ ꯑꯣꯏꯔꯒꯁꯨ ꯂꯥꯏꯔꯕ ꯑꯃꯅ ꯑꯐꯕ ꯃꯈꯜꯒꯤ ꯇ꯭ꯔꯤꯠꯃꯦꯟ ꯑꯗꯨ ꯄꯩꯁꯥ ꯂꯩꯇꯕ ꯃꯔꯝꯅ ꯇ꯭ꯔꯤꯠꯃꯦꯟ ꯑꯗꯨ ꯐꯪꯗꯕ ꯈꯣꯠꯇꯕ ꯑꯗꯨꯝ ꯊꯦꯡꯅꯖꯩ ꯑꯗꯣ ꯈꯨꯡꯒꯪꯒꯤ ꯂꯝꯗ ꯑꯣꯏꯔꯒꯁꯨ ꯀꯣ ꯄꯤ ꯑꯩꯁ ꯁꯤ ꯂꯩꯔꯒꯁꯨ ꯑꯐꯕ ꯃꯈꯜꯒꯤ ꯗꯣꯛꯇꯔ ꯅꯔꯁꯁꯤꯡꯁꯦ ꯃꯊꯧ ꯃꯁꯛ ꯐꯖꯅ ꯇꯧꯗꯕ ꯃꯔꯝꯅ ꯅꯨꯡꯊꯤꯟꯒꯤ ꯃꯇꯝꯗ ꯈꯛꯇꯪ ꯃꯊꯧ ꯇꯧꯕ ꯎꯕ ꯃꯔꯝꯅ ꯑꯍꯤꯡ ꯊꯦꯡꯉꯛꯑꯒ ꯇ꯭ꯋꯦꯟꯇꯤ ꯐꯣꯔ ꯑꯋꯥꯔ ꯍꯥꯏꯇꯥꯔꯦ ꯇ꯭ꯋꯦꯟꯇꯤ ꯐꯣꯔ ꯑꯋꯥꯔ ꯍꯧꯖꯤꯛ ꯇ꯭ꯋꯦꯟꯇꯤ ꯐꯣꯔ ꯑꯋꯥꯔꯁꯦ ꯃꯊꯧ ꯇꯧꯗꯕꯗꯒꯤꯀꯣ ꯑꯍꯤꯡꯗ ꯑꯃꯝ ꯑꯊꯦꯡꯕꯗ ꯑꯅꯥꯕꯁꯤ ꯇꯝꯕ ꯉꯝꯗꯕꯅꯤꯅ ꯊꯦꯡꯉꯛꯑꯀꯥꯟꯗ ꯇꯧꯔꯛꯄꯗ ꯄꯤ ꯑꯩꯁ ꯁꯤꯗꯨ ꯃꯊꯧ ꯇꯧꯗ꯭ꯔꯕꯅꯤꯅ ꯃꯗꯨꯗ ꯄꯨꯈꯠꯄ ꯌꯥꯗꯗꯅꯀꯣ ꯑꯇꯣꯞꯄ ꯖꯒꯥ ꯈꯔ ꯁꯤꯇꯤꯒꯨꯝꯕꯗ ꯍꯣꯁꯄꯤꯇꯥꯜ ꯈꯔ ꯆꯥꯎꯕꯗ ꯄꯨꯈꯠꯅꯕ ꯍꯣꯠꯅꯕꯗ ꯈꯨꯗꯣꯡꯊꯤꯕ ꯃꯌꯥꯝ ꯑꯃ ꯃꯥꯏꯌꯣꯛꯅꯔꯦ ꯑꯗꯨꯇ ꯅꯠꯇꯅꯀꯣ ꯄꯤ ꯑꯩꯁ ꯁꯤ ꯑꯣꯏꯅ ꯂꯩꯔꯒꯁꯨ ꯃꯃꯤꯡꯇꯒꯤ ꯑꯣꯏꯅ ꯂꯩꯕ ꯅꯨꯡꯊꯤꯟꯒꯤ ꯗ ꯇꯧꯒꯗꯕ ꯃꯊꯧꯗꯣ ꯑꯗꯨꯕꯐꯥꯎꯕꯇ ꯇꯧꯗꯕ ꯑꯗꯨꯝ ꯌꯥꯎꯏ ꯑꯗꯣ ꯑꯩꯒꯤ ꯑꯣꯏꯕ ꯃꯣꯠꯇ ꯍꯥꯏꯔꯒꯗꯤ ꯁꯤꯀꯤ ꯍꯥꯏꯔꯤꯕ ꯈꯨꯡꯒꯪꯁꯤꯡ ꯑꯁꯦ ꯈꯨꯡꯒꯪꯁꯤꯡꯗ ꯂꯩꯔꯤꯕ ꯂꯥꯏꯔꯕꯁꯤꯡꯁꯦ ꯈꯤꯇꯪꯗ ꯑꯣꯏꯔꯁꯨ ꯁꯥꯐꯅꯕ ꯍꯥꯏꯔꯒꯗꯤ ꯄꯤ ꯑꯩꯁ ꯁꯤꯒꯨꯝꯕ ꯍꯣꯁꯄꯤꯇꯥꯜꯗ ꯀꯣ ꯗꯣꯛꯇꯔ ꯈꯔ ꯑꯆꯧ ꯑꯆꯧꯕ ꯁꯔꯀꯥꯔꯒꯤ ꯍꯣꯁꯄꯤꯇꯥꯜꯗ ꯄꯨꯔꯤꯕ ꯗꯣꯛꯇꯔ ꯑꯐ ꯑꯐꯕꯁꯦ ꯃꯃꯤꯡ ꯂꯩꯔꯕꯁꯤꯡꯁꯦ ꯄꯤ ꯑꯩꯁ ꯁꯤ ꯑꯗꯨꯒꯨꯝꯕꯗ ꯄꯨꯕꯗ ꯀꯔꯤ ꯍꯥꯏꯇꯥꯔꯦ ꯍꯞꯇꯥ ꯍꯞꯇꯥ ꯃꯔꯤ ꯂꯩꯕ ꯃꯇꯝꯗ ꯍꯞꯇꯥ ꯑꯅꯤꯃꯨꯛꯀꯥꯗꯤ ꯂꯥꯛꯄꯤꯔꯒ ꯍꯥꯏꯇꯥꯔꯦꯀꯣ ꯂꯥꯛꯄꯤꯔꯒ ꯃꯣꯏꯒꯤ ꯑꯣꯏꯕ ꯑꯋꯥꯠ ꯑꯄꯥꯗꯣ ꯈꯤꯇꯪꯇ ꯑꯣꯏꯔꯁꯨ ꯃꯦꯟꯈꯠꯄ ꯑꯗꯒꯤ ꯁꯥꯔꯕꯤꯁꯀꯤ ꯃꯇꯝꯁꯦ ꯇ꯭ꯋꯦꯟꯇꯤ ꯐꯣꯔ ꯑꯋꯥꯔꯁꯦ ꯑꯗꯨꯝ ꯍꯥꯡꯕꯤꯗꯨꯅ ꯀꯣ ꯂꯥꯏꯔꯕ ꯃꯤꯁꯤꯡꯁꯦ ꯑꯅꯥꯕꯗꯨ ꯈꯤꯇꯪꯗ ꯌꯦꯡꯕꯗꯁꯨ ꯃꯇꯦꯡ ꯐꯪꯒꯅꯤ ꯍꯥꯏꯅ ꯈꯟꯖꯩ ꯑꯩꯒꯤ ꯑꯣꯏꯕ ꯃꯣꯠꯇ ꯑꯗꯨꯒ ꯂꯝꯕꯤ ꯊꯣꯡ ꯍꯥꯏꯇꯥꯔꯦꯀꯣ ꯂꯝꯕꯤ ꯊꯣꯡ ꯐꯠꯇꯕꯅ ꯃꯔꯝ ꯑꯣꯏꯔꯒ ꯂꯥꯏꯔꯕ ꯑꯅꯥꯕꯁꯤꯡꯁꯦ ꯍꯣꯁꯄꯤꯇꯥꯜ ꯑꯆꯧ ꯑꯆꯧꯕꯗ ꯄꯨꯈꯠꯄ ꯉꯝꯗꯕꯁꯦ ꯂꯝꯕꯤ ꯊꯦꯡꯁꯦ ꯈꯤꯇꯪ ꯐꯒꯠꯂꯒ ꯐꯒꯠꯂꯒ ꯄꯤ ꯑꯩꯁ ꯁꯤꯁꯨ ꯃꯄꯨꯡ ꯐꯥꯅ ꯃꯊꯧ ꯇꯧꯍꯜꯂꯒ ꯈꯤꯇꯪ ꯑꯅꯥꯕ ꯂꯥꯏꯔꯕ ꯑꯅꯥꯕꯁꯤꯡꯁꯦ ꯌꯦꯡꯕꯗ ꯃꯣꯏꯅ ꯌꯦꯡꯅꯤꯡꯏꯕ ꯑꯅꯥꯕꯗꯣ ꯈꯤꯇꯪꯇ ꯑꯣꯏꯔꯁꯨ ꯐꯒꯠꯂꯒ ꯃꯇꯝ ꯆꯥꯅ ꯄꯨꯈꯠꯂꯒ ꯍꯥꯏꯇꯥꯔꯦ ꯁꯤꯗꯕ ꯁꯤꯕꯒꯤ ꯆꯥꯡꯁꯦ ꯍꯟꯊꯍꯟꯕ ꯉꯝꯒꯅꯤ ꯍꯥꯏꯅ ꯑꯩꯒꯤ ꯄꯣꯠꯇ ꯈꯟꯖꯩ